ꯃꯥꯒꯤ ꯃꯦꯇꯔꯤꯌꯦꯜꯁꯤꯡꯁꯦ ꯊꯥꯛꯑꯒ ꯊꯣꯡꯉꯒ ꯆꯥꯏ ꯁꯨꯃꯥꯏꯅ ꯑꯩꯈꯣꯏ ꯌꯥꯝ ꯍꯥꯎꯅ ꯆꯥꯖꯩ ꯑꯗꯨꯒ ꯃꯄꯥꯟꯂꯣꯝꯒꯤ ꯀꯩꯅꯣ ꯑꯣꯏꯅ ꯇꯧꯔꯒꯗꯤ ꯇꯜ ꯑꯣꯏꯅ ꯆꯥꯔꯒ ꯑꯩꯈꯣꯏꯅ ꯍꯋꯥꯏ ꯊꯣꯡꯕꯒꯨꯝꯕ ꯇꯟꯁꯦ ꯑꯣꯏꯅ ꯇꯧꯋꯦ ꯑꯗꯨꯒ ꯃꯅꯤꯄꯨꯔꯒꯤ ꯑꯣꯏꯅ ꯍꯥꯏꯔꯒꯗꯤ ꯁꯨꯃꯥꯏꯅ ꯑꯆꯝꯕ ꯍꯥꯏꯕꯗꯤ ꯃꯅꯥ ꯃꯁꯤꯡ ꯚꯦꯖꯤꯇꯦꯕꯜ ꯃꯅꯥ ꯃꯁꯤꯡꯅ ꯑꯌꯥꯝꯕ ꯂꯣꯏꯅ ꯑꯩꯈꯣꯏ ꯄꯥꯝꯅꯩ ꯑꯗꯨꯒ ꯃꯔꯛꯇ ꯑꯩꯈꯣꯏ ꯉꯥꯒꯨꯝꯕ ꯑꯗꯒꯤ ꯁꯥꯒꯨꯝꯕꯁꯨ ꯑꯗꯨꯝ ꯆꯥꯅꯩ ꯁꯨꯃꯥꯏꯅ